ꯕꯦꯡ ꯅꯠꯇꯕ ꯃꯤꯌꯥꯝꯒꯤ ꯁꯦꯜ ꯄꯨꯐꯝ ꯍꯥꯏꯗꯤ ꯂꯩꯀꯥꯏ ꯂꯩꯀꯥꯏ ꯂꯣꯀꯦꯂꯤꯇꯤꯗ ꯁꯦꯟꯗꯣꯏ ꯁꯥꯟꯗꯣꯛꯄ ꯃꯤ ꯑꯗꯨꯝ ꯂꯩ ꯃꯈꯣꯏꯗꯒꯤ ꯑꯗꯨꯝ ꯁꯦꯟꯗꯣꯏ ꯂꯧꯕ ꯌꯥꯏ ꯉꯥꯏꯍꯥꯛ ꯉꯥꯏꯍꯥꯛꯀꯤ ꯑꯣꯏꯅ ꯑꯗꯨꯕꯨ ꯃꯈꯣꯏꯁꯤ ꯃꯈꯣꯏꯒꯤ ꯁꯦꯟꯗꯣꯏ ꯑꯗꯨ ꯌꯥꯝꯅ ꯆꯥꯎꯋꯤ ꯑꯗꯨꯒ ꯀꯔꯤꯒꯨꯝꯕ ꯀꯥꯟꯗꯁꯨ ꯄꯨꯔꯤꯕ ꯃꯤꯗꯨꯅ ꯄꯩꯁꯥ ꯍꯥꯠꯄꯤꯕꯁꯨ ꯌꯥꯎꯋꯤ ꯑꯗꯨꯒ ꯑꯃꯔꯣꯝꯗ ꯁꯦꯟꯗꯣꯏ ꯆꯥꯔꯤꯕ ꯃꯤꯗꯨꯅꯁꯨ ꯁꯦꯟꯗꯣꯏꯗꯨ ꯌꯥꯝ ꯆꯥꯎꯅ ꯆꯥꯕꯤꯗꯨꯅ ꯂꯥꯏꯔꯕꯗ ꯑꯃꯨꯛꯀ ꯍꯦꯟꯅ ꯂꯥꯏꯔꯕ ꯄꯤꯕꯁꯨ ꯀꯌꯥ ꯃꯔꯨꯝ ꯌꯥꯎꯋꯤ